ꯍꯧꯈꯤꯕ ꯆꯍꯤ ꯈꯔ ꯑꯁꯤꯗ ꯚꯥꯔꯠꯀꯤ ꯁꯦꯟꯃꯤꯠꯂꯣꯜ ꯑꯁꯤ ꯑꯁꯨꯛꯀꯤ ꯃꯇꯤꯛ ꯆꯥꯎꯈꯠꯂꯤ ꯍꯥꯏꯕ ꯇꯥꯔꯦ ꯑꯗꯨꯒ ꯍꯥꯏꯔꯤꯕ ꯆꯥꯎꯈꯠꯂꯛꯏꯕ ꯑꯁꯤ ꯌꯥꯝꯅꯃꯛ ꯃꯔꯨꯑꯣꯏꯅ ꯀꯔꯝ ꯀꯔꯝꯕ ꯏꯟꯗꯁꯇ꯭ꯔꯤꯗꯒꯤꯅꯣ ꯍꯥꯏꯔꯒꯗꯤ ꯑꯩꯈꯣꯏꯅ ꯑꯥꯏ ꯇꯤ ꯇꯦꯂꯤꯀꯃꯨꯅꯤꯀꯦꯁꯟꯁ ꯃꯦꯅꯨꯐꯦꯛꯆꯔꯤꯡ ꯁꯔꯚꯤꯁꯦꯁ ꯍꯦꯜꯠ ꯀꯤꯌꯔ ꯑꯃꯁꯨꯡ ꯐꯩꯅꯥꯟꯁ ꯑꯁꯤꯒꯨꯝꯕꯁꯤꯡ ꯑꯁꯤꯗꯒꯤ ꯌꯥꯝꯅꯃꯛ ꯆꯥꯎꯈꯠꯂꯤ ꯍꯥꯏꯕ ꯇꯥꯔꯦ ꯑꯩꯈꯣꯏꯒꯤ ꯁꯦꯟꯃꯤꯠꯂꯣꯜ ꯑꯁꯤ ꯑꯗꯨꯒ ꯏꯟꯇꯔꯅꯦꯠ ꯕꯦꯡꯀꯤꯡ ꯑꯃꯁꯨꯡ ꯗꯤꯖꯤꯇꯦꯜ ꯄꯦꯃꯦꯟ ꯁꯤꯁꯇꯦꯝꯁ ꯍꯥꯏꯔꯤꯕꯁꯤꯡ ꯑꯁꯤꯅꯁꯨ ꯑꯁꯨꯛꯀꯤ ꯃꯇꯤꯛ ꯆꯥꯎꯕ ꯔꯣꯜ ꯂꯧꯋꯤ ꯑꯩꯈꯣꯏꯒꯤ ꯁꯦꯟꯃꯤꯠꯂꯣꯜ ꯑꯁꯤ ꯆꯥꯎꯈꯠꯅꯅꯕꯒꯤꯗꯃꯛꯇ ꯍꯥꯏꯔꯤꯕ ꯏꯟꯇꯔꯅꯦꯠ ꯕꯦꯡꯀꯤꯡ ꯑꯃꯗꯤ ꯗꯤꯖꯤꯇꯦꯜ ꯄꯦꯃꯦꯟ ꯃꯌꯥꯝꯁꯤꯡ ꯑꯁꯤꯅ ꯑꯩꯈꯣꯏꯗ ꯑꯁꯨꯛꯀꯤ ꯃꯇꯤꯛ ꯀꯥꯟꯅꯕ ꯄꯤ ꯃꯁꯤꯅ ꯌꯥꯝꯅ ꯀꯟꯕꯤꯅꯦꯟ ꯑꯣꯏꯕ ꯑꯩꯈꯣꯏꯗ ꯁꯤꯖꯤꯟꯅꯕ ꯃꯇꯝꯗ ꯌꯥꯝꯅ ꯅꯨꯡꯉꯥꯏꯕ ꯁꯦꯀꯨꯔꯤꯇꯤ ꯑꯣꯏꯕ ꯑꯃꯗꯤ ꯑꯩꯈꯣꯏꯅ ꯌꯥꯝꯅ ꯏꯁꯃꯨꯠ ꯑꯣꯏꯅ ꯇ꯭ꯔꯥꯟꯁꯄꯔꯦꯟ ꯑꯣꯏꯅ ꯄꯦꯃꯦꯟꯅꯆꯤꯡꯕ ꯑꯃ ꯑꯃ ꯀꯔꯕꯥꯔ ꯃꯌꯥꯝꯁꯤ ꯇꯧꯕꯗ ꯁꯤꯖꯤꯟꯅꯕꯗ ꯌꯥꯝꯅ ꯅꯨꯡꯉꯥꯏꯕ ꯍꯥꯏꯕ ꯇꯥꯔꯦ ꯑꯗꯨꯃꯥꯏꯅ ꯇꯧꯕꯗꯒꯤ ꯑꯩꯈꯣꯏꯒꯤ ꯂꯩꯕꯥꯛꯀꯤ ꯁꯦꯟꯃꯤꯠꯂꯣꯜ ꯑꯁꯤ ꯑꯁꯨꯛꯀꯤ ꯃꯇꯤꯛ ꯆꯥꯎꯈꯠꯂꯛꯏ ꯍꯥꯏꯕꯁꯤ ꯑꯁꯨꯃꯥꯏꯅ ꯍꯥꯏꯅꯤꯡꯉꯤ